ꯍꯂꯣ ꯑ ꯃꯥꯅꯦ ꯑꯩ ꯐꯨꯗ ꯋꯦꯌꯥꯔ ꯌꯣꯟꯖꯕ ꯔꯤꯇꯥꯅꯦ ꯑꯣ ꯑꯣ ꯌꯥꯏꯌꯦ ꯌꯥꯏꯌꯦ ꯀꯔꯝ ꯀꯔꯝꯕ ꯋꯦꯌꯥꯔ ꯄꯥꯝꯕꯤꯒꯦ ꯑꯩꯒꯤ ꯐꯨꯗ ꯋꯦꯌꯔꯁꯤꯗꯤ ꯀꯩꯅꯣꯒꯤ ꯑꯣꯏꯗꯣꯏꯅꯤ ꯈꯣꯡ ꯆꯥꯅꯕ ꯐꯨꯗ ꯋꯦꯌꯥꯔꯗꯨ ꯅꯠꯇꯤꯌꯦ ꯁꯦꯟꯗꯟ ꯀꯔꯤ ꯀꯔꯤ ꯑꯗꯨꯒꯤ ꯗꯨꯀꯥꯟꯗꯨꯒꯤꯅꯤ ꯑꯣ ꯅꯠꯇꯦ ꯅꯠꯇꯦ ꯑꯩꯒꯤꯁꯤ ꯈꯣꯡꯎꯞ ꯐꯪꯉꯤꯀꯣ ꯍꯤꯜꯁ ꯃꯈꯜ ꯈꯔ ꯐꯪꯉꯦ ꯑꯗꯨ ꯏꯁꯅꯤꯀꯔ ꯑꯗꯨꯝ ꯃꯈꯜ ꯈꯔ ꯏꯁꯄꯣꯠ ꯁꯨ ꯁꯨꯃꯥꯏꯅ ꯃꯈꯜ ꯃꯈꯜ ꯈꯔ ꯌꯣꯟꯖꯕꯅꯤ ꯋꯤꯟꯇꯔꯒꯤꯁꯤ ꯏꯁꯅꯤꯀꯔ ꯃꯈꯜ ꯈꯔ ꯂꯩꯔꯦ ꯑꯗꯨ ꯋꯥꯀꯤꯡ ꯀꯔꯤ ꯀꯔꯤ ꯆꯠꯅꯤꯡꯕꯒꯤꯅ ꯁꯤꯗ ꯏꯁꯄꯣꯠ ꯁꯨ ꯂꯩꯔꯦ ꯑꯗꯨꯝ ꯌꯦꯡꯕꯤꯌꯨ ꯑꯄꯥꯝ ꯑꯄꯥꯝꯕ ꯑꯣ ꯄꯨꯊꯣꯔꯛꯀꯦ ꯄꯨꯊꯣꯔꯛꯀꯦ ꯕ꯭ꯔꯥꯟ ꯄꯥꯝꯕ꯭ꯔꯥ ꯅꯠꯇ꯭ꯔꯒ ꯑꯗꯨꯝ ꯃꯌꯥꯝꯅ ꯇꯣꯡꯅꯔꯤꯕ ꯈꯔ ꯑꯍꯣꯡꯕꯁꯦ ꯑꯗꯨꯝ ꯌꯥꯕꯤꯒꯗ꯭ꯔꯥ ꯑꯣ ꯑꯣ ꯁꯤ ꯌꯦꯡꯕꯤꯔꯣ ꯁꯤ ꯂꯩꯖꯔꯦ ꯃꯆꯨꯁꯤꯗꯤ ꯑꯍꯟꯒꯤꯅꯤꯅ ꯈꯔ ꯑꯩꯅ ꯌꯥꯛꯇꯕ ꯑꯣꯏꯅ ꯄꯨꯊꯣꯔꯛꯂꯕꯅꯤ ꯑꯥ ꯁꯤꯒꯤꯁꯦ ꯂꯤꯁꯤꯡ ꯑꯍꯨꯝꯗꯒꯤ ꯍꯧꯕꯅꯦ ꯑꯗꯨ ꯑꯩꯅ ꯆꯥꯛꯀꯧꯕꯒꯤ ꯑꯣꯏꯅ ꯈꯔ ꯂꯨꯄꯥ ꯆꯝꯉꯥ ꯑꯣꯐꯔ ꯄꯤꯔꯛꯂꯅꯤ ꯆꯝꯉꯥ ꯑꯗ꯭ꯋꯥꯏ ꯂꯧ ꯌꯥꯅꯤ ꯑꯐꯕꯅꯤ ꯈꯣꯡꯎꯞꯁꯦ ꯑꯇꯩ ꯑꯇꯩꯁꯤꯡꯁꯤꯁꯨ ꯑꯗꯨꯒꯤ ꯔꯦꯟꯁ ꯉꯥꯛꯇꯅꯦꯕ ꯈꯔ ꯍꯦꯟꯗꯣꯛ ꯍꯦꯟꯖꯤꯟꯒꯤ ꯉꯥꯛꯇꯅꯤ ꯄ꯭ꯔꯥꯏꯁꯇꯤ ꯏꯃꯥꯟꯗ ꯃꯥꯟꯅꯩ ꯆꯍꯨꯝꯗꯣ ꯍꯦꯛ ꯄꯤꯕꯤꯔꯝꯃꯣ ꯍꯣꯏ ꯍꯣꯏ ꯌꯥꯏ ꯑꯗꯨ ꯑꯇꯩꯗꯤ ꯁꯤꯗ ꯀꯩꯅꯣꯀꯥꯁꯨ ꯌꯥꯝ ꯌꯥꯎꯔꯤꯌꯦ ꯍꯤꯜꯁꯀꯥꯁꯨ ꯌꯥꯝ ꯌꯥꯎꯔꯤ ꯂꯨꯍꯣꯡ ꯄꯟꯊꯥꯅꯤꯅ ꯍꯧꯖꯤꯛꯇꯤ ꯂꯨꯍꯣꯡꯕꯒꯤ ꯑꯗꯨꯝ ꯐꯖ ꯐꯖꯕ ꯌꯥꯝ ꯄꯨꯗꯔꯛꯑꯕꯅꯦ ꯑꯅꯧ ꯑꯅꯧꯕ ꯑ ꯌꯥꯏꯌꯦ ꯌꯥꯏꯌꯦ ꯑꯗꯨꯗꯤ ꯀꯩꯁꯨ ꯀꯥꯏꯗꯦ ꯑꯗꯨ ꯀꯩꯅꯣꯒꯤꯗꯤ ꯆꯞꯄꯜ ꯑꯇꯩꯁꯨ ꯂꯩꯀꯣ ꯑꯗꯨꯝ ꯌꯦꯡꯅꯤꯡꯉꯗꯤ ꯁꯤꯗꯤ ꯑꯍꯣꯡꯕꯅꯤ ꯂꯨꯄꯥ ꯆꯥꯝꯃ ꯄꯤꯕ ꯆꯅꯤ ꯄꯤꯕ ꯉꯥꯛꯇꯅꯤ ꯁꯤ ꯆꯞꯄꯜꯁꯤꯡꯁꯤꯗꯤ ꯑꯣ ꯑꯣ ꯍꯣꯏ ꯍꯣꯏ ꯄꯩꯁꯥꯗꯣ ꯆꯅꯤꯒ ꯂꯤꯁꯤꯡ ꯑꯅꯤꯒ ꯆꯅꯤꯗꯨ ꯂꯧꯔꯒꯦꯀꯣ ꯑꯗꯨꯗꯤ ꯎꯝ ꯎꯝ ꯍꯣꯏ ꯍꯣꯏ ꯌꯥꯝ ꯅꯨꯡꯉꯥꯏꯔꯦ ꯑꯗꯨꯗꯤ ꯃꯇꯨꯡꯗꯁꯨ ꯂꯥꯛꯄꯤꯌꯣ ꯍꯣꯏ ꯍꯣꯏ ꯎꯝ ꯎꯝ